ꯍꯂꯣ ꯐꯣꯟ ꯄꯥꯏꯕꯤꯔꯛꯏꯁꯤ ꯁ꯭ꯋꯤꯒꯤꯒꯤ ꯔꯤꯄ꯭ꯔꯖꯦꯟꯇꯦꯇꯤꯞ ꯑꯣꯏꯕꯤꯗꯣꯏꯔ ꯑꯩ ꯔꯤꯒꯨꯂꯔ ꯀꯁꯇꯃꯔ ꯑꯃ ꯑꯣꯏꯅ ꯐꯤꯠꯕꯦꯛ ꯈꯔ ꯇꯧꯖꯒꯦ ꯃꯃꯥꯡꯗ ꯑꯩꯅ ꯑꯣꯔꯗꯔ ꯇꯧꯘꯤꯕ ꯃꯇꯝꯗ ꯑꯩꯒꯤ ꯃꯣꯃꯣꯃꯒ ꯐ꯭ꯔꯥꯏ ꯔꯥꯏꯁꯀꯗꯨ ꯍꯥꯎꯕ ꯈꯤꯛꯇꯪ ꯋꯥꯠꯂꯦ ꯑꯗꯨꯒ ꯗꯤꯂꯤꯕꯔꯤ ꯇꯥꯏꯃꯤꯡꯁꯨ ꯈꯤꯠꯇꯪ ꯊꯦꯡꯅ ꯂꯥꯛꯄꯅ ꯃꯔꯝ ꯑꯣꯏꯔꯒ ꯑꯩꯒꯤ ꯃꯣꯃꯣꯗꯨ ꯏꯪꯅ ꯌꯧꯔꯛꯑꯦ ꯑꯗꯨꯕꯨ ꯉꯁꯤꯗꯤ ꯍꯥꯟꯗꯒꯤꯁꯨ ꯍꯥꯎꯒꯜꯂꯦ ꯑꯗꯨꯒ ꯌꯥꯝꯅ ꯐꯒꯠꯂꯦ ꯑꯗꯨꯕꯨ ꯗꯦꯂꯤꯕꯔꯤ ꯁꯔꯕꯤꯁꯁꯤ ꯈꯤꯠꯇꯪ ꯊꯨꯅ ꯌꯧꯍꯟꯕꯤꯅꯕ ꯑꯝꯇꯪ ꯃꯤꯠꯌꯦꯡ ꯆꯪꯕꯤꯌꯨ ꯃꯔꯝꯗꯤ ꯑꯩ ꯈꯇꯪ ꯅꯠꯇ꯭ꯔꯒꯁꯨ ꯑꯇꯣꯞꯄ ꯀꯁꯇꯃꯔꯁꯤꯡꯒ ꯑꯣꯏꯔꯒꯁꯨ ꯅꯨꯡꯉꯥꯏꯔꯣꯏ ꯑꯩꯒꯤ ꯆꯥꯅꯕ ꯄꯣꯠꯇꯨ ꯏꯪꯅ ꯄꯨꯔꯛꯑꯒꯗꯤ ꯑꯗꯨꯒ ꯉꯁꯤꯒꯤ ꯑꯩꯒꯤ ꯑꯥꯏꯇꯦꯝ ꯑꯩꯒꯤ ꯃꯣꯃꯣꯒ ꯐ꯭ꯔꯥꯏ ꯔꯥꯏꯁꯀ ꯁꯦꯝꯕꯤꯔꯤꯕ ꯆꯦꯞ ꯑꯗꯨꯗ ꯑꯩꯅ ꯊꯥꯒꯠꯆꯔꯤ ꯍꯥꯏꯅ ꯐꯣꯡꯗꯣꯛꯄꯤꯌꯨ